ꯍꯜꯂꯣ ꯑꯥ ꯇꯥꯔꯕꯣ ꯁꯤꯅꯦꯃꯥꯁꯤ ꯅꯨꯡꯉꯥꯏꯕ꯭ꯔꯣ ꯅꯪꯕꯣ ꯀꯔꯤꯕ ꯁꯤꯒꯤ ꯃꯣꯏ ꯀꯣꯅꯨꯡ ꯃꯃꯥꯡꯒꯤꯁꯦ ꯀꯔꯤ ꯃꯃꯤꯡ ꯍꯥꯏꯕ ꯑꯣ ꯑꯦꯝ ꯑꯦꯐ ꯗꯦ ꯑꯦꯁ ꯍꯥꯏꯕ ꯁꯤ ꯑꯗꯨꯝ ꯑꯩꯗꯤ ꯅꯨꯡꯉꯥꯏꯕ꯭ꯔ ꯍꯥꯏꯅ ꯈꯜꯂꯤ ꯀꯔꯝꯕ ꯑꯃꯨꯛ ꯀꯥꯞꯅꯤ ꯑꯥ ꯑꯣ ꯃꯣꯏꯒꯤ ꯀꯩꯅꯣꯗꯨ ꯗꯤꯅꯤ ꯃꯣꯏꯔꯥꯡꯊꯦꯝ ꯍꯥꯏꯗꯨꯔꯣ ꯀꯅꯥꯅꯅꯣ ꯑꯗꯨ ꯀꯅꯥꯒꯤꯅꯣ ꯍꯣꯏꯅꯦ ꯁꯤꯅꯦꯃꯥꯅ ꯁꯤꯅꯦꯃꯥꯒꯤ ꯑꯣꯏꯔꯦ ꯅꯪꯅ ꯀꯃꯥꯏ ꯇꯧꯔꯤ

ꯑꯣ ꯍꯣ ꯀꯔꯝ ꯀꯔꯝ ꯄꯥꯜꯂꯤꯒꯦ ꯎꯅꯗꯕꯁꯨ ꯀꯨꯏꯔꯦꯗꯅ ꯑꯩꯈꯣꯏꯁꯦ ꯀꯣ ꯎꯝ

ꯅꯪꯕꯨ ꯉꯝꯃꯤꯕꯣ ꯁꯪꯗꯕꯅꯤ ꯍꯦꯛꯇ ꯃꯥꯟꯅꯦ ꯑꯗꯩ ꯃꯣꯏ ꯑꯃꯨꯛ ꯊꯤꯜꯂꯅꯤ ꯂꯧꯊꯣꯛꯀ ꯂꯧꯁꯤꯟꯒ

ꯈꯪꯗꯦ ꯆꯥꯕ ꯊꯛꯄ ꯁꯤꯒꯤꯕꯨꯗꯤ ꯌꯥꯏꯅꯦ ꯀꯥꯂꯦꯟꯅꯤꯅ ꯆꯥꯕ ꯏꯌꯥ ꯌꯥꯗꯦꯗꯣ ꯁꯥꯒꯠꯂꯛꯄꯁꯤꯗꯗꯤ ꯆꯝꯐꯨꯠꯅ ꯃꯍꯥꯎꯔꯦꯗꯨꯅꯤ ꯑꯇꯩ ꯑꯇꯩꯗꯨꯁꯨ ꯋꯥꯆꯞꯇꯗꯤ ꯀꯔꯤꯒꯨꯝꯕꯤ ꯑꯝꯇ ꯍꯣꯏ ꯃꯥꯏꯒ ꯑꯝꯇ ꯍꯥꯏꯔꯛꯇꯦꯅꯦ ꯀꯔꯤ ꯇꯧꯔꯤꯅꯣ ꯈꯪꯗꯦ ꯃꯣꯏꯁꯦ ꯈꯔ ꯈꯔ ꯊꯥꯒꯠꯂꯛꯑꯗꯤ ꯈꯔ ꯈꯔ ꯊꯥꯖꯤꯟꯅꯔꯗꯤ ꯅꯛꯁꯟꯅꯩꯗꯅ ꯅꯛꯁꯜꯂꯗꯤ ꯑꯗꯨꯅꯤ ꯎꯝ

ꯃꯥꯅꯤ ꯃꯥꯅꯤ ꯃꯥꯅꯤ ꯑꯗꯣ ꯍꯟꯗꯛꯇꯤ ꯃꯣꯏꯒꯤ ꯐꯤꯂꯝ ꯑꯃ ꯑꯅꯧꯕ ꯑꯃ ꯀꯥꯞꯀꯅꯤꯅ ꯍꯥꯏꯕꯗꯣ ꯑꯗꯩꯗꯨꯗ ꯑꯉꯥꯡꯁꯤꯡꯗꯣ ꯅꯪꯒꯤꯁꯨ ꯄꯨꯔꯛꯑꯒ ꯑꯩꯒꯤꯁꯨ ꯄꯨꯔꯛꯑꯒ ꯄꯨꯟꯅ ꯍꯥꯏꯅꯔꯒꯅꯦ ꯑꯗꯨꯃꯥꯏꯅ ꯌꯦꯡꯉꯁꯦ ꯌꯦꯡꯗꯤ ꯌꯦꯡꯅꯤꯡꯏ ꯀꯔꯤꯑꯕ ꯀꯔꯤ ꯐꯤꯂꯝ ꯀꯅꯥꯅ ꯍꯦꯜꯂꯤꯅ ꯑꯃ ꯑꯩꯈꯣꯏꯒꯤ ꯁꯣꯃꯥꯅ ꯀꯩꯅꯣ ꯇꯧꯕꯗꯣ ꯑꯉꯥꯎꯕꯤ ꯁꯥꯕꯤꯗꯣ ꯈꯪꯗꯕ꯭ꯔꯥ ꯈꯪꯕ꯭ꯔꯥ ꯍꯜꯂꯣ ꯇꯥꯏꯌꯦ ꯑ ꯁꯣꯃꯥꯅ ꯑꯉꯥꯎꯕ ꯁꯥꯕꯗꯣ ꯀꯅꯥꯅ ꯀꯅꯥꯅ ꯍꯦꯜꯂꯤ ꯍꯥꯏꯕꯗꯣ ꯍꯦꯔꯣꯗꯤ ꯀꯅꯥꯅꯣ ꯍꯦꯔꯣꯗꯤ ꯑꯩ ꯎꯍꯧꯗ꯭ꯔꯦ ꯑꯩꯅ ꯅꯍꯥꯟ ꯐꯣꯟꯗꯒꯤ ꯍꯥꯏꯐꯦꯠꯇꯪꯒ ꯎꯈꯤꯗꯅ ꯑꯩꯁꯦ ꯈꯪꯍꯧꯕꯅꯤ

ꯁꯪꯗꯕꯅꯤꯅ ꯎꯝ ꯎꯝ ꯑꯣ ꯑꯩ ꯑꯗꯨꯅꯕꯨ ꯍꯦꯟꯅ ꯅꯨꯡꯉꯥꯏ ꯁꯗꯥꯅꯟꯗꯁꯦ ꯌꯥꯝ ꯌꯦꯡꯅꯤꯡꯉꯦ ꯑꯩ ꯎꯝ ꯃꯥꯅꯦ ꯃꯥꯅꯦ ꯑꯉꯥꯡ ꯃꯆꯥ ꯉꯥꯛꯇ ꯑꯣꯏꯔꯒꯅꯦ ꯑ ꯌꯦꯡꯕꯗ ꯈꯪꯗꯦ ꯑꯗꯒꯤ ꯍꯦꯔꯣꯅꯤꯅꯤꯒꯥꯏ ꯊꯣꯛꯂꯛꯏꯗꯣ ꯄꯦꯠ ꯄꯦꯠ ꯂꯥꯎꯕ ꯉꯥꯛꯇ ꯊꯣꯛꯂꯛꯀꯅꯤ

ꯎꯝ

ꯃꯥꯅꯤ ꯃꯥꯅꯤ ꯒ꯭ꯌꯥꯟ ꯃꯦꯟ ꯇꯥꯗꯦ ꯍꯥꯏꯁꯤꯅꯤ ꯍꯧꯖꯤꯛ ꯀꯥꯟꯁꯤꯅ ꯎꯝ ꯍꯣꯏ ꯌꯥꯏꯌꯦ ꯌꯥꯎꯌꯦ ꯑꯗꯨꯁꯨ ꯑ ꯍꯣꯏꯌꯦ ꯇꯧꯁꯤꯅꯦ ꯊꯥꯏꯅꯒꯤ ꯑꯉꯥꯡ ꯑꯣꯏꯔꯤ ꯀꯥꯟꯒꯤꯗꯨ ꯅꯤꯡꯁꯪꯉꯛꯇ꯭ꯔꯣ ꯊꯥꯏꯅꯒꯤꯗꯣ ꯍꯧꯖꯤꯛ ꯇꯧꯒꯦꯗꯤ ꯐꯪꯗꯣꯏꯅꯦꯀꯣ ꯌꯨꯝ ꯄꯥꯜꯂꯕꯅꯤꯅ ꯌꯨꯝꯗ ꯁꯨꯝ ꯂꯩꯔꯝꯒꯅꯤ ꯑꯉꯥꯡ ꯊꯤꯟꯗꯣꯛ ꯊꯤꯟꯖꯤꯟ ꯇꯧꯗꯅ ꯑꯁꯥꯏꯕꯥꯎ ꯀꯣꯏꯔꯨꯒꯦ ꯆꯥ ꯊꯛꯎꯒꯦꯁꯨ ꯐꯪꯗꯒꯨꯝ ꯇꯧ ꯎꯝ ꯑꯗꯨꯅꯤ

ꯀꯥꯏꯗꯦꯅꯣꯗ ꯉꯥꯛꯇ ꯉꯥꯏꯔꯦ ꯄꯨꯡꯁꯨ ꯇꯥꯔꯛꯑꯅꯤ ꯑꯉꯥꯡ ꯑꯃꯨꯛ ꯊꯤꯜꯂꯅꯤ ꯑꯗꯒꯤ ꯑꯃꯨꯛ ꯑꯉꯥꯡꯗꯣ ꯊꯤꯜꯂꯨꯔꯅꯤ ꯍꯟꯂꯝꯑꯅꯤ ꯑꯗꯩ ꯏꯃꯨꯡ ꯃꯅꯨꯡꯒꯤ ꯑꯃꯨꯛ ꯂꯣꯏꯁꯜꯂꯅꯤ ꯑꯗꯨ ꯍꯦꯛ ꯂꯣꯏꯁꯜꯂꯛꯄ ꯂꯣꯏꯔꯛꯄꯒ ꯑꯉꯥꯡ ꯑꯃꯨꯛ ꯂꯧꯕ ꯆꯠꯂꯅꯤ ꯀꯔꯤ ꯁꯪꯏꯒꯦ ꯎꯝ ꯀꯔꯤ ꯐꯪꯏꯒꯦ ꯑꯗꯩꯗꯨꯗ ꯀꯔꯤꯝ ꯐꯪꯗꯦꯃꯤ

ꯃꯥꯅꯦ ꯃꯥꯅꯦ ꯑꯣ ꯃꯣꯏꯅ ꯇꯝꯕꯗ ꯑꯩꯈꯣꯏ ꯌꯥꯎꯔꯦ ꯎꯝ ꯃꯥꯅꯤ ꯑꯃꯅꯤ ꯈꯪꯗꯦ ꯑꯃꯅꯤ ꯈꯪꯗꯦ ꯈꯪꯗꯦ

ꯑꯣ ꯅꯣꯏꯗꯤ ꯑꯅꯥ ꯑꯌꯦꯛꯀ ꯑꯝꯇ ꯌꯥꯎꯗ꯭ꯔꯣ ꯅꯥꯗꯕꯅ ꯈ꯭ꯋꯥꯏ ꯐꯔꯕꯅꯤ ꯅꯥꯗꯣꯏ ꯁꯔꯨꯛꯄꯨꯗꯤ ꯊꯕꯛ ꯀꯟꯅ ꯁꯨꯖꯒꯦ ꯍꯥꯏꯁꯦ ꯂꯩꯖꯦ ꯍꯥꯏꯁꯦ

ꯍꯣꯏ ꯑꯃꯅ ꯑꯃꯃꯨꯛ ꯄꯥꯏꯅꯤ ꯑꯃꯅ ꯑꯃꯨꯛ ꯄꯥꯏꯅꯤ ꯐꯪꯗꯕꯁꯤꯅ ꯍꯦꯛꯇ ꯒ꯭ꯌꯥꯟ ꯇꯥꯗꯃꯅꯤ ꯒ꯭ꯌꯥꯥꯟ ꯇꯥꯗꯦ ꯎꯝ

ꯍꯣꯏ ꯄꯥꯏ ꯄꯥꯏꯅ ꯄꯣꯠ ꯊꯤꯗ꯭ꯔꯣ ꯅꯪꯗꯤ ꯀꯥꯎꯕꯅꯦ ꯑꯩꯗꯤ ꯃꯩꯈꯦꯠꯇꯣ ꯈꯨꯠꯇ ꯒ꯭ꯌꯥꯁꯇꯣ ꯊꯥꯒꯦꯅ ꯄꯥꯏ ꯄꯥꯏꯅ ꯑꯗꯨꯝ ꯀꯣꯏꯊꯤ ꯊꯤꯔꯒ ꯃꯩꯈꯦꯠ ꯃꯩꯈꯦꯠꯅ ꯀꯣꯏꯊꯤ ꯊꯤꯅꯦ ꯒ꯭ꯌꯥꯁꯇꯣ ꯄꯥꯏꯅ ꯃꯩꯈꯦꯠꯇꯣ ꯈꯨꯠꯅ ꯄꯥꯏꯅ ꯄꯥꯏꯅ ꯀꯥꯎꯕꯩ ꯆꯥꯡꯁꯦ ꯑꯗꯨꯗꯨꯅ ꯑꯗꯨꯝ ꯃꯥꯅꯤ ꯃꯥꯅꯦ

ꯇꯨꯝꯗ꯭ꯔꯤꯐꯥꯎ ꯇꯨꯝꯗ꯭ꯔꯤꯐꯥꯎ ꯆꯪꯕꯅꯤꯅꯦ ꯃꯥꯅꯤ ꯑꯩꯈꯣꯏꯗꯤ ꯊꯥꯏꯅ ꯑꯆꯥꯄꯣꯠꯇꯣ ꯄꯥꯔꯂꯤꯒꯤ ꯄꯦꯀꯦꯠ ꯑꯝꯅ ꯑꯩꯈꯣꯏ ꯃꯌꯥꯝ ꯃꯆꯦꯠ ꯃꯆꯦꯠ ꯌꯦꯟꯅꯔ ꯆꯥꯃꯤꯟꯅꯗ꯭ꯔꯣ ꯑꯗꯣ ꯍꯧꯖꯤꯛ ꯀꯥꯟꯗꯤ ꯑꯗꯨ ꯅꯠꯇ꯭ꯔꯦ ꯄꯤꯀꯦꯠ ꯄꯤꯀꯦꯠ ꯅꯠꯇ꯭ꯔꯗꯤ ꯍꯧꯖꯤꯛ ꯀꯥꯟꯗꯤ ꯄꯦꯀꯦꯠ ꯄꯦꯀꯦꯠ ꯃꯥꯅꯤ ꯃꯥꯅꯤ ꯍꯥꯏꯔꯁꯦ ꯃꯣꯏꯁꯨ ꯑꯗ ꯍꯣꯔꯦꯟꯗꯣ ꯋꯥꯆꯞꯇꯅꯦ ꯊꯥꯔꯛꯀꯦ ꯑꯩꯁꯨ ꯑꯗꯨꯏꯗꯨꯒ ꯀꯃꯥꯏ ꯇꯧꯁꯤꯒꯦ ꯑꯝꯇꯪ ꯄꯨꯟꯁꯤ ꯀꯨꯏꯔꯦ ꯄꯨꯟꯗꯕ ꯋꯥꯆꯞꯁꯨ ꯑꯝꯇ ꯊꯥꯅꯔꯛꯇꯦ ꯀꯃꯥꯏ ꯇꯧꯔꯤꯅꯣ ꯈꯣꯠꯂꯤꯅꯣ ꯍꯥꯏꯕꯗꯣ ꯑꯗꯨꯗꯣ ꯕꯦꯔꯥꯅꯤꯗ ꯃꯣꯏꯁꯨ ꯊꯥꯏꯅ ꯑꯉꯥꯡ ꯑꯩꯈꯣꯏꯅ ꯑꯉꯥꯡ ꯑꯣꯏꯔꯤꯉꯩ ꯅꯨꯉꯥꯏꯇ꯭ꯔꯣ ꯎꯝ ꯈꯪꯗꯦꯗ ꯃꯣꯏꯁꯨ ꯑꯩꯈꯣꯏꯗꯩ ꯍꯦꯟꯅ ꯆꯤꯟꯕꯖꯥꯠꯅꯤ ꯃꯥꯅꯤ ꯏꯕꯥꯅꯤ ꯈꯛꯇꯪ ꯉꯥꯏꯔꯦ ꯏꯕꯥꯅꯤꯗꯣ

ꯆꯠꯂꯁꯤ ꯑꯗꯨꯒ ꯐꯣꯇꯣ ꯅꯝꯃꯒ ꯋꯥꯆꯞꯇ ꯊꯥꯖꯟꯁꯤ ꯏꯕꯥꯅꯤ ꯁꯨꯃꯥꯏ ꯇꯧꯏ ꯀꯥꯏꯅꯒ ꯎꯝ ꯎꯝ ꯎꯝ ꯁꯨꯇꯤ ꯅꯠꯇ꯭ꯔꯗꯤ ꯌꯥꯔꯣꯏꯌꯦ ꯎꯝ ꯁꯨꯇꯤ ꯅꯠꯇ꯭ꯔꯗꯤ ꯁꯇꯔꯗꯦꯒꯨꯝꯕ ꯅꯠꯇ꯭ꯔꯗꯤ ꯎꯝ ꯎꯝ

ꯑꯧ ꯍꯣꯏ ꯍꯣꯏ ꯑꯩꯈꯣꯏꯒꯤ ꯑꯩꯈꯣꯏꯒꯤ ꯀꯩꯅꯣꯒ ꯇꯧꯔꯝꯃꯒ ꯆꯥꯛꯀ ꯂꯣꯏꯁꯜꯂꯝꯃ ꯒ꯭ꯌꯥꯟ ꯇꯥꯅ ꯆꯠꯂ ꯍꯜꯂꯛꯑ ꯆꯥꯕꯤꯗꯣ

ꯎꯝ ꯎꯝ ꯁꯥꯏꯌꯦ ꯁꯥꯏꯌꯦ

ꯌꯥꯏ ꯌꯥꯏ ꯌꯥꯏ ꯑꯗꯨ ꯎꯝ ꯈꯪꯗꯦꯗ ꯒ꯭ꯌꯥꯟ ꯇꯥꯗꯦ ꯃꯣꯏꯁꯤꯡꯁꯦ ꯃꯣꯏꯁꯤꯡꯁꯤꯅ ꯃꯔꯣꯜ ꯑꯃꯅꯦ ꯈꯪꯗꯦ ꯑꯩꯈꯣꯏꯅ ꯃꯔꯣꯜ ꯑꯃ ꯃꯣꯏꯅ ꯃꯔꯣꯜ ꯑꯃ ꯃꯣꯏꯅ ꯍꯦꯟꯅ ꯆꯤꯟꯕ ꯖꯥꯠꯅꯤ ꯑꯩꯈꯣꯏꯗꯒꯤ ꯑꯗꯨꯅꯅꯦ